ꯀꯥꯏ ꯂꯩꯒꯦ ꯀꯩꯗꯧꯔꯤꯕ ꯑꯩꯈꯣꯏ ꯗꯤꯔꯣꯕꯤꯅꯥꯅ ꯉꯔꯥꯡꯗꯣ ꯀꯣꯏ ꯆꯠꯁꯦꯅ ꯑꯩꯉꯣꯟꯗ ꯍꯧꯔꯛꯥꯝꯃꯦ ꯆꯠꯂꯨꯁꯤꯔꯣ ꯅꯪ ꯌꯥꯒꯗ꯭ꯔꯣ

ꯂꯣꯛꯇꯥꯛꯇ ꯅꯣꯏ ꯅꯃꯥꯟꯅꯕꯤ ꯀꯌꯥꯅꯣ ꯌꯥꯃꯤꯍꯦ ꯈꯔ ꯈꯠꯊꯔꯝꯃꯣ ꯗꯤꯆꯦꯕ ꯂꯩꯔꯦ ꯑꯩ ꯂꯩꯔꯦ ꯅꯪ ꯂꯩꯔꯦ ꯑꯗꯒꯤ ꯅꯃꯥꯟꯅꯕꯤ ꯑꯅꯤꯈꯛꯇꯪ ꯄꯨꯔꯛꯑꯣ ꯌꯥꯝ ꯄꯨꯔꯛꯀꯅꯣ ꯑꯩ ꯒꯥꯔꯤꯗꯣ ꯀꯥꯔꯗꯨ ꯅꯨꯡꯁꯤꯠ ꯌꯥꯝ ꯌꯥꯎꯗꯦꯕ ꯄꯦꯠꯊꯔꯛꯀꯅꯦꯕ ꯂꯨꯄꯥ ꯇꯥꯔꯥ ꯀꯨꯟ ꯇꯥꯔꯥ ꯀꯨꯟ ꯄꯥꯏꯍꯟꯂꯛꯑꯣ ꯀꯩꯒꯤꯅꯣ ꯍꯥꯏꯔ ꯀꯥꯟꯗ ꯒꯥꯔꯤ ꯅꯨꯡꯁꯤꯠ ꯌꯥꯎꯗꯦꯕ ꯍꯥꯟꯂꯣꯏ ꯍꯥꯟꯂꯣꯏ ꯈꯥꯏꯖꯤꯟꯅꯁꯤ ꯐꯖꯅ ꯂꯨꯄꯥ ꯆꯥꯝ ꯆꯥꯝꯃ ꯈꯥꯏꯖꯤꯟꯅꯔꯒ ꯍꯥꯟꯁꯤ ꯎꯝ ꯑꯗꯨꯗꯨꯒ ꯑꯥꯗ ꯏꯁꯩ ꯅꯣꯡꯃꯥꯏ ꯈꯔ ꯇꯧꯒꯗꯧ ꯃꯥꯟꯂꯦ ꯑꯗꯨ ꯍꯨꯖꯤꯛ ꯑꯗꯨꯒꯤꯁꯨ ꯐꯔꯦ ꯐꯔꯦ ꯒꯥꯔꯤ ꯅꯨꯡꯂꯤ ꯆꯥꯝꯕ ꯈꯣꯠꯄꯗꯤ ꯌꯥꯎꯔꯣꯏꯗ꯭ꯔꯣ ꯑꯣ ꯐꯔꯦ ꯐꯔꯦ ꯑꯗꯨꯗꯤ ꯊꯝꯃꯣ ꯊꯝꯃꯣ ꯑꯩ ꯊꯕꯛ ꯑꯃ ꯇꯧꯔꯤ ꯎꯝ